ꯏꯗꯤꯇꯤꯡ ꯑꯃꯁꯨꯡ ꯔꯤꯕꯤꯖꯟꯁꯤꯡ ꯑꯁꯤ ꯀꯔꯝꯅ ꯊꯦꯡꯅꯒꯅꯤ ꯍꯥꯏꯕꯁꯤ ꯃꯥ ꯃꯥꯒꯤ ꯇꯣꯉꯥꯟꯕ ꯋꯦ ꯑꯃꯗ ꯂꯩ ꯑꯗꯨꯕꯨ ꯃꯁꯤꯒꯤꯗꯃꯛꯇ ꯑꯗꯣꯝꯅ ꯑꯩꯈꯣꯏꯅ ꯊꯦꯡꯅꯒꯗꯧꯔꯤꯕ ꯈꯨꯗꯤꯡꯃꯛ ꯑꯁꯤ ꯂꯩꯕ꯭ꯔꯥ ꯑꯃꯗꯤ ꯂꯩꯇꯕ꯭ꯔꯥ ꯍꯥꯏꯔꯤꯁꯦ ꯏꯗꯤꯇꯤꯡ ꯍꯥꯏꯔꯒꯗꯤ ꯑꯩꯈꯣꯏꯅ ꯀꯔꯤꯒꯨꯝꯕ ꯆꯦ ꯑꯃꯗꯤ ꯏꯒꯗꯧꯔꯤꯕ ꯆꯦ ꯑꯗꯨ ꯑꯩꯈꯣꯏꯅ ꯁꯦꯝꯗꯣꯛꯂꯒ ꯏꯊꯣꯛ ꯏꯁꯤꯟ ꯇꯧꯕ ꯌꯥꯏ ꯂꯥꯟꯕ ꯌꯥꯎꯔꯝꯂꯒꯁꯨ ꯆꯨꯝꯅ ꯏꯊꯣꯛꯄꯤꯕ ꯑꯃꯗꯤ ꯑꯩꯈꯣꯏꯅ ꯑꯅꯧ ꯑꯅꯧꯕ ꯗꯤꯖꯥꯏꯟ ꯍꯥꯞꯆꯤꯟꯕ ꯌꯥꯏ ꯃꯆꯨ ꯑꯣꯟꯊꯣꯛꯄ ꯌꯥꯏ ꯑꯃꯗꯤ ꯑꯩꯈꯣꯏꯅ ꯏꯔꯤꯕ ꯄꯣꯠ ꯑꯗꯨ ꯑꯩꯈꯣꯏꯅ ꯃꯑꯣꯡ ꯃꯔꯤꯟ ꯅꯥꯏꯅ ꯐꯖꯅ ꯊꯝꯕꯤꯕ ꯑꯃ ꯌꯦꯡꯕꯗ ꯍꯦꯛ ꯄꯥꯕꯗꯁꯨ ꯅꯨꯡꯉꯥꯏꯕ ꯃꯑꯣꯡꯗ ꯑꯩꯈꯣꯏꯅ ꯁꯦꯝꯗꯣꯛꯂꯒ ꯐꯖꯅ ꯏꯕ ꯑꯗꯨꯕꯨ ꯑꯣꯗꯣꯇꯤꯡ ꯀꯧꯏ ꯑꯗꯨꯒ ꯔꯤꯕꯤꯖꯟ ꯍꯥꯏꯔꯒꯅ ꯑꯃꯨꯛ ꯑꯩꯈꯣꯏꯅ ꯄꯥꯒꯗꯧꯔꯤꯕ ꯄꯣꯠꯁꯦ ꯑꯃꯨꯛꯀ ꯅꯧꯅ ꯑꯩꯈꯣꯏꯅ ꯔꯤꯕꯥꯏꯁ ꯇꯧꯕ ꯑꯃ ꯆꯪꯏ ꯔꯤꯕꯥꯏꯁ ꯍꯥꯏꯔꯒꯗꯤ ꯑꯩꯈꯣꯏꯅ ꯄꯥꯔꯝꯕ ꯄꯣꯠꯇꯨꯗꯒꯤ ꯑꯃꯨꯛꯀ ꯍꯜꯂꯒ ꯑꯃꯨꯛ ꯅꯤꯡꯁꯤꯡꯕ ꯑꯃꯗꯤ ꯑꯩꯈꯣꯏꯅ ꯍꯟꯖꯤꯟ ꯍꯟꯖꯤꯟ ꯄꯥꯔꯒ ꯑꯩꯈꯣꯏꯅ ꯄꯣꯠꯁꯤꯒꯤ ꯁꯤꯅꯤ ꯍꯥꯏꯕ ꯄꯣꯠꯇꯨ ꯈꯪꯍꯟꯕꯗꯨꯅ ꯔꯤꯕꯤꯖꯟꯒꯤ ꯃꯅꯨꯡ ꯆꯜꯂꯤ ꯃꯁꯤ ꯇꯣꯉꯥꯟ ꯇꯣꯉꯥꯟꯕ ꯋꯦ ꯑꯃꯅꯤ ꯇꯣꯉꯥꯟ ꯇꯣꯉꯥꯟꯕꯕ ꯃꯥ ꯃꯥꯒꯤ ꯇꯣꯉꯥꯟꯕ ꯋꯦ ꯑꯃꯗꯤ ꯑꯣꯏ ꯑꯗꯨꯕꯨ ꯆꯞ ꯃꯥꯟꯅꯩ ꯍꯥꯏꯕꯗꯤ ꯌꯥꯔꯣꯏ ꯁꯤꯒꯤ ꯃꯇꯥꯡꯗ ꯑꯩꯈꯣꯏꯅ ꯃꯌꯥꯝꯅ ꯈꯟꯅꯔꯤꯁꯤꯅ ꯔꯤꯕꯤꯁꯟ ꯑꯃꯗꯤ ꯏꯗꯤꯇꯤꯡ ꯍꯥꯏꯁꯦ ꯆꯞ ꯃꯥꯟꯅꯕ꯭ꯔꯥ ꯍꯥꯏꯅ ꯈꯜꯂꯤ ꯆꯞ ꯃꯥꯟꯅꯗꯦ ꯑꯗꯨꯕꯨ ꯑꯩꯈꯣꯏꯅ ꯈꯟꯒꯗꯕꯗꯤ ꯏꯗꯤꯇꯤꯡ ꯍꯥꯏꯔꯒꯗꯤ ꯑꯦꯅꯤ ꯑꯩꯈꯣꯏꯅ ꯏꯒꯗꯧꯔꯤꯕ ꯄꯣꯠꯇꯨ ꯑꯩꯈꯣꯏꯅ ꯂꯥꯟꯕ ꯌꯥꯎꯔꯝꯂꯒꯅ ꯁꯦꯃꯗꯣꯛꯄꯤꯕ ꯅꯠꯇ꯭ꯔꯒ ꯑꯩꯈꯣꯏꯅ ꯑꯅꯧꯕ ꯄꯣꯠ ꯑꯃ ꯍꯥꯞꯆꯤꯟꯕ ꯅꯠꯇ꯭ꯔꯒꯅ ꯃꯥꯒꯤ ꯀꯂꯔꯕꯨ ꯑꯣꯏꯒꯦꯔꯥ ꯑꯦꯅꯤ ꯑꯩꯈꯣꯏꯅ ꯗꯤꯖꯥꯏꯟꯕꯨ ꯑꯣꯏꯒꯦꯔꯥ ꯃꯥꯒꯤ ꯏꯔꯤꯕ ꯈꯨꯠꯏꯕꯨ ꯑꯣꯏꯒꯦꯔꯥ ꯃꯥꯒꯤ ꯏꯔꯤꯕ ꯍꯥꯏꯗꯤ ꯃꯑꯣꯡ ꯃꯇꯧ ꯏꯪꯂꯤꯁꯇꯕꯨ ꯏꯒꯦꯔꯥ ꯅꯠꯇ꯭ꯔꯒ ꯏꯇꯥꯂꯤꯛꯁ ꯃꯑꯣꯡꯗꯕꯨ ꯏꯒꯦꯔꯥ ꯑꯦꯅꯤ ꯑꯩꯈꯣꯏꯅ ꯗꯤꯖꯥꯏꯟ ꯃꯑꯣꯡ ꯃꯑꯣꯡ ꯁꯦꯝꯗꯣꯛꯂꯒ ꯏꯕ ꯌꯥꯏ ꯑꯁꯤꯗ ꯑꯩꯈꯣꯏꯅ ꯑꯅꯧ ꯑꯅꯧꯕ ꯍꯥꯞꯆꯤꯜꯂꯕꯁꯨ ꯌꯥꯏ ꯑꯗꯨꯕꯨ ꯏꯗꯤꯇꯤꯡꯒꯤ ꯃꯑꯣꯡꯗ ꯂꯣꯏꯅꯃꯛ ꯁꯦꯝꯗꯣꯛ ꯁꯦꯝꯖꯤꯟ ꯇꯧꯕꯗꯤ ꯌꯥꯏ ꯏꯗꯤꯇꯤꯡ ꯍꯥꯏꯔꯤꯁꯦ ꯑꯩꯈꯣꯏꯅ ꯍꯥꯟꯅꯗꯒꯤ ꯂꯩꯔꯝꯕꯗꯤ ꯅꯠꯇꯦ ꯅꯧꯅ ꯍꯥꯞꯆꯤꯜꯂꯛꯄ ꯑꯅꯧꯕ ꯄ꯭ꯔꯣꯁꯦꯁ ꯑꯃꯅꯤ ꯅꯧꯅ ꯑꯩꯈꯣꯏꯗ ꯀꯥꯟꯅꯕꯁꯨ ꯄꯤ ꯑꯗꯨꯒ ꯑꯩꯈꯣꯏꯗꯁꯨ ꯂꯥꯏꯍꯜꯂꯤ ꯑꯃꯗꯤ ꯑꯩꯈꯣꯏ ꯍꯥꯟꯅ ꯈꯪꯗꯕ ꯀꯌꯥ ꯑꯃ ꯎꯕꯁꯨ ꯐꯪꯍꯜꯂꯤ ꯍꯧꯖꯤꯛ ꯏꯗꯤꯇꯤꯡ ꯑꯣꯏꯔꯒꯗꯤ ꯑꯩꯈꯣꯏꯅ ꯃꯔꯛꯁꯤꯗ ꯑꯩꯈꯣꯏꯅ ꯍꯥꯞꯆꯤꯟꯒꯦꯅ ꯈꯜꯂꯤꯕ ꯄꯣꯠꯇꯨꯁꯨ ꯏꯗꯤꯇꯤꯡ ꯒꯇꯧꯔꯒ ꯑꯗꯨꯝ ꯑꯅꯧꯕ ꯃꯑꯣꯡꯗ ꯁꯦꯝꯗꯣꯛꯄ ꯌꯥꯏ ꯑꯗꯨꯒ ꯔꯤꯕꯤꯖꯟ ꯍꯥꯏꯔꯒꯗꯤ ꯑꯩꯈꯣꯏꯅ ꯑꯦꯅꯤ ꯄꯣꯠ ꯑꯃ ꯑꯩꯅ ꯄꯥꯝꯂꯤꯕ ꯄꯣꯠꯇꯨ ꯁꯤꯒꯤ ꯃꯑꯣꯡꯗ ꯔꯤꯕꯤꯖꯟꯒꯤ ꯃꯑꯣꯡꯗ ꯑꯗꯨꯝ ꯊꯝꯕꯤꯌꯨ ꯍꯥꯏꯕꯁꯤ ꯑꯩꯈꯣꯏꯅ ꯌꯥꯕꯨꯗꯤ ꯌꯥꯏ ꯑꯗꯨꯒ ꯍꯥꯟꯅꯒꯤ ꯄꯣꯠꯇꯨ ꯑꯗꯨꯝ ꯂꯦꯡꯗꯅ ꯂꯩꯒꯅꯤ ꯃꯁꯤ ꯁꯦꯝꯗꯣꯛ ꯁꯦꯝꯖꯤꯟ ꯇꯧꯔꯁꯨ ꯀꯔꯤꯝ ꯀꯥꯟꯅꯔꯣꯏ ꯑꯃꯨꯛ ꯑꯅꯧꯕꯗ ꯑꯣꯟꯊꯣꯛꯀꯦ ꯍꯥꯏꯔꯒꯁꯨ ꯃꯥꯒꯤ ꯆꯦꯟꯁ ꯇꯧꯕ ꯌꯥꯕ ꯐꯣꯔꯃꯦꯠꯇꯤ ꯌꯥꯏ ꯑꯗꯨꯒ ꯏꯔꯤꯕ ꯄꯣꯠꯇꯨꯗꯤ ꯁꯦꯝꯗꯣꯛꯄ ꯌꯥꯗꯦ ꯁꯤ ꯈꯛꯇꯅꯤ ꯑꯩꯈꯣꯏꯅ ꯈꯦꯠꯅꯕ ꯍꯥꯏꯔꯒꯗꯤ ꯏꯗꯤꯇꯤꯡ ꯑꯃꯗꯤ ꯔꯤꯕꯤꯁꯟ ꯍꯥꯏꯔꯤꯁꯦ ꯃꯁꯤꯗ ꯃꯤ ꯈꯨꯗꯤꯡꯃꯛꯅ ꯌꯥꯝꯅ ꯂꯨꯅ ꯈꯟꯖꯤꯜꯂꯤ ꯂꯨꯅ ꯈꯟꯕꯒꯤ ꯗꯔꯀꯥꯔ ꯑꯣꯏꯗꯦ ꯃꯁꯤꯗ ꯈꯪꯖꯤꯟꯒꯗꯕꯗꯤ ꯏꯗꯤꯇꯤꯡ ꯍꯥꯏꯔꯒꯗꯤ ꯑꯩꯈꯣꯏꯅ ꯈꯪꯒꯗꯕ ꯀꯔꯤꯒꯨꯝꯕ ꯑꯃ ꯏꯅꯤꯡꯕ ꯃꯇꯝꯗ ꯀꯩꯅꯣꯝꯃ ꯁꯦꯝꯗꯣꯛꯅꯤꯡꯕ ꯃꯇꯝꯗ ꯁꯣꯏꯈꯤꯕ ꯌꯥꯎꯈ꯭ꯔꯕꯁꯨ ꯁꯦꯝꯗꯣꯛꯄ ꯌꯥꯏ ꯑꯗꯨꯒ ꯍꯦꯟꯖꯤꯟꯅ ꯏꯁꯤꯜꯂꯨꯔꯁꯨ ꯑꯃꯨꯛ ꯂꯧꯊꯣꯛꯄ ꯌꯥꯏ ꯑꯅꯧ ꯑꯅꯧꯕ ꯋꯥꯍꯩ ꯋꯥꯇꯥ ꯍꯥꯞꯆꯤꯟꯕ ꯌꯥꯏ ꯁꯤꯒꯨꯝꯕ ꯃꯌꯥꯝ ꯑꯁꯤꯅ ꯏꯗꯤꯇꯤꯡꯒꯤ ꯇꯧꯅꯤꯡꯂꯤꯕ ꯄꯣꯠꯇꯨ ꯏꯗꯤꯇꯤꯡ ꯍꯥꯏꯕꯗꯤ ꯏꯗꯤꯠ ꯇꯧꯕ ꯌꯥꯏ ꯍꯥꯏꯕꯗꯤ ꯄꯣꯠꯇꯨ ꯁꯦꯝꯗꯣꯛ ꯁꯦꯝꯖꯤꯟ ꯍꯥꯞꯇꯣꯛ ꯍꯥꯞꯆꯤꯟ ꯇꯧꯕ ꯌꯥꯕ ꯄꯣꯠꯇꯨꯕꯨ ꯑꯣꯏꯗꯣꯏꯅꯤ ꯑꯗꯨꯒ ꯔꯤꯕꯤꯖꯟꯗꯗꯤ ꯅꯧꯅ ꯁꯦꯝꯗꯣꯛ ꯁꯦꯝꯖꯤꯟ ꯏꯔꯒ ꯑꯃꯨꯛ ꯊꯝꯕꯗꯤ ꯌꯥꯗꯦ ꯑꯗꯨꯒ ꯃꯥꯒꯤ ꯄꯣꯠꯇꯨ ꯑꯃꯨꯛꯀ ꯅꯧꯍꯟꯒꯦ ꯍꯥꯏꯔꯒꯗꯤ ꯑꯃꯨꯛ ꯄꯦꯄꯔ ꯑꯃꯗ ꯑꯩꯈꯣꯏꯅ ꯅꯧꯅ ꯀꯩꯗꯧꯍꯟꯕꯗꯤ ꯌꯥꯏ ꯑꯗꯨꯕꯨ ꯅꯧꯅ ꯍꯥꯞꯆꯤꯜꯂꯒ ꯁꯤꯅꯤ ꯁꯤꯅꯤ ꯍꯥꯏꯕꯗꯨꯗꯤ ꯇꯧꯕꯗꯤ ꯌꯥꯗꯦ ꯃꯁꯤ ꯈꯛꯇꯅꯤ ꯈꯦꯠꯅꯕ ꯍꯥꯏꯔꯒꯗꯤ ꯃꯁꯤ ꯃꯌꯥꯝꯅ ꯂꯨꯅ ꯈꯜꯂꯤ ꯃꯁꯤ ꯀꯔꯤꯁꯨ ꯂꯨꯅ ꯈꯟꯅꯤꯡꯉꯥꯏ ꯑꯣꯏꯗꯦ ꯃꯔꯤꯛ ꯆꯨꯝꯅ ꯈꯟꯐꯝ ꯊꯣꯛꯏ ꯁꯤ ꯑꯩꯈꯣꯏꯅ ꯍꯧꯖꯤꯛꯀꯤ ꯃꯇꯝꯗ ꯑꯁꯤꯒꯨꯝꯕ ꯈꯪꯗ꯭ꯔꯒꯗꯤ ꯑꯩꯈꯣꯏꯁꯦ ꯍꯥꯏꯕꯗꯤ ꯌꯥꯝ ꯌꯧꯅ ꯈꯪꯗꯕ ꯍꯥꯏꯕꯁꯨ ꯑꯣꯏꯔꯦ ꯑꯗꯨꯒ ꯈꯪꯂꯒꯗꯤ ꯍꯦꯟꯅꯁꯨ ꯂꯥꯏꯍꯟꯂꯦ ꯑꯩꯈꯣꯏꯒꯤ ꯂꯥꯏꯐꯁꯤ ꯍꯦꯟꯅꯁꯨ ꯀꯝꯐꯣꯔꯇꯦꯕꯜ ꯑꯣꯏꯍꯜꯂꯦ ꯍꯦꯟꯅꯁꯨ ꯂꯥꯏꯍꯜꯂꯦ ꯍꯦꯟꯅꯁꯨ ꯈꯨꯃꯥꯡ ꯆꯥꯎꯁꯤꯟꯒꯅꯤ ꯍꯥꯏꯅ ꯈꯜꯂꯤ ꯑꯗꯨꯒ ꯊꯕꯛ ꯊꯧꯔꯝꯗ ꯊꯕꯛ ꯈꯨꯗꯤꯡꯃꯛ ꯊꯨꯍꯜꯂꯤ ꯏꯗꯤꯇꯤꯡ ꯍꯥꯏꯔꯤꯁꯦ ꯌꯥꯎꯗ꯭ꯔꯒꯗꯤ ꯊꯕꯛ ꯈꯨꯗꯤꯡꯃꯛ ꯇꯧꯕꯗ ꯅꯨꯡꯉꯥꯏꯇꯦ ꯑꯗꯨꯕꯨ ꯑꯩꯈꯣꯏꯗ ꯏꯁꯥꯗꯁꯨ ꯅꯨꯡꯉꯥꯏꯇꯕ ꯑꯃ ꯄꯣꯛꯏ ꯏꯗꯤꯇꯤꯡ ꯌꯥꯎꯔꯒꯗꯤ ꯑꯦꯅꯤ ꯐꯤꯜ ꯈꯨꯗꯤꯡꯃꯛꯇ ꯁꯦꯝꯗꯣꯛ ꯁꯦꯝꯖꯤꯟ ꯇꯧꯕꯗ ꯑꯦꯅꯤ ꯊꯕꯛ ꯑꯃ ꯇꯧꯕꯗ ꯌꯥꯝꯅ ꯏꯖꯤ ꯑꯣꯏꯍꯜꯂꯤ ꯌꯥꯝꯅ ꯌꯥꯝ ꯂꯥꯏꯍꯜꯂꯤ ꯌꯥꯝꯅꯁꯨ ꯅꯨꯡꯉꯥꯏꯍꯜꯂꯤ ꯑꯗꯨꯒ ꯊꯕꯛ ꯈꯨꯗꯤꯡꯃꯛꯇ ꯐꯥꯁꯇꯔ ꯑꯣꯏꯍꯜꯂꯤ ꯈꯨꯗꯤꯡꯃꯛ ꯑꯩꯈꯣꯏꯅ ꯊꯕꯛ ꯈꯨꯗꯤꯡꯃꯛꯇꯨꯁꯨ ꯃꯥꯏ ꯄꯥꯛꯅꯕ ꯑꯃꯗꯤ ꯌꯦꯡꯕꯗꯁꯨ ꯍꯦꯛ ꯐꯖꯕ ꯑꯣꯏꯍꯜꯂꯤ ꯃꯌꯥꯝꯅ ꯎꯕꯗꯁꯨ ꯄꯥꯝꯕ ꯑꯃꯗꯤ ꯃꯥꯒꯤ ꯏꯗꯤꯇꯤꯡ ꯇꯧꯔꯤꯕ ꯃꯑꯣꯡꯁꯤ ꯌꯥꯝ ꯐꯖꯩ ꯍꯥꯏꯅꯕ ꯑꯗꯨꯒꯨꯝꯕ ꯃꯑꯣꯡꯁꯨ ꯂꯩ ꯍꯧꯖꯤꯛ ꯀꯥꯟꯗ ꯑꯩꯈꯣꯏꯅ ꯍꯥꯏꯒꯗꯕ ꯍꯥꯏꯔꯒꯗꯤ ꯏꯗꯤꯇꯤꯡ ꯇꯧꯕ ꯍꯥꯏꯁꯦ ꯃꯑꯣꯡ ꯃꯔꯤꯜ ꯅꯥꯏꯅ ꯐꯖꯅ ꯌꯦꯡꯕꯗ ꯃꯌꯥꯝꯅꯁꯨ ꯎꯕꯗ ꯄꯥꯝꯕ ꯑꯗꯨꯒ ꯏꯪꯂꯤꯁ ꯏꯔꯒꯁꯨ ꯑꯃꯗꯤ ꯑꯦꯅꯤ ꯂꯦꯡꯒ꯭ꯋꯦꯁ ꯑꯇꯣꯞꯄ ꯏꯔꯒꯁꯨ ꯑꯇꯣꯞꯄ ꯏꯁꯥꯒꯤ ꯂꯣꯟ ꯃꯅꯤꯄꯨꯔꯤ ꯏꯔꯒꯁꯨ ꯐꯖꯅ ꯃꯔꯤꯛ ꯆꯨꯝꯅ ꯏꯕꯤꯕ ꯑꯗꯨꯒ ꯁꯦꯝꯗꯣꯛ ꯁꯦꯝꯖꯤꯟ ꯇꯧꯒꯦ ꯍꯥꯏꯔꯒꯁꯨ ꯀꯂꯔꯗꯕꯨ ꯑꯣꯏꯒꯦꯔꯥ ꯑꯦꯅꯤ ꯃꯌꯦꯛꯇꯨ ꯐꯖꯅ ꯆꯨꯝꯅ ꯏꯕꯤꯕ ꯅꯠꯇ꯭ꯔꯒꯅ ꯐꯩꯅ ꯏꯕ ꯃꯑꯣꯡꯁꯨ ꯂꯩ ꯗꯤꯖꯥꯏꯟꯒꯤ ꯃꯑꯣꯡꯗ ꯏꯕꯁꯨ ꯂꯩ ꯗꯤꯖꯥꯏꯟ ꯍꯥꯏꯔꯒꯗꯤ ꯃꯥꯒꯤ ꯑꯩꯈꯣꯏꯒꯤ ꯐꯩꯔꯞꯅ ꯏꯕ ꯍꯥꯏꯕꯁꯨ ꯂꯩ ꯑꯗꯨ ꯅꯠꯇꯕꯤꯗ ꯈꯨꯠꯏꯒꯤ ꯑꯩꯈꯣꯏ ꯍꯦꯟ ꯔꯥꯏꯇꯤꯡ ꯐꯖꯅ ꯏꯕ ꯑꯗꯨꯒꯨꯝꯕꯁꯨ ꯂꯩ ꯑꯗꯨꯒ ꯄꯪꯏ ꯏꯁꯤꯟꯕꯗꯤ ꯌꯥꯗꯦ ꯃꯔꯝꯗꯤ ꯏꯗꯤꯇꯤꯡ ꯇꯧꯕꯗꯗꯤ ꯅꯤꯌꯣꯝ ꯆꯨꯝꯅ ꯃꯥꯒꯤ ꯅꯤꯌꯣꯝ ꯑꯃ ꯂꯩꯒꯅꯤ ꯐꯖꯅ ꯑꯩꯈꯣꯏꯅ ꯒ꯭ꯌꯥꯟ ꯇꯥꯅ ꯑꯃꯗꯤ ꯃꯃꯨꯠ ꯇꯥꯅ ꯃꯌꯥꯝꯅ ꯌꯦꯡꯕꯗꯁꯨ ꯌꯥꯝꯅ ꯐꯖꯅ ꯈꯪꯕ ꯉꯝꯕ ꯑꯗꯨꯒ ꯒ꯭ꯌꯥꯟ ꯇꯥꯅ ꯎꯕꯁꯨ ꯐꯪꯒꯅꯤ ꯑꯗꯨꯒ ꯍꯦꯛ ꯌꯦꯡꯕꯗ ꯑꯔꯨꯕ ꯑꯣꯏꯍꯟꯗꯕ ꯃꯁꯤꯅꯤ ꯈ꯭ꯋꯥꯏꯗꯒꯤ ꯍꯥꯏꯖꯅꯤꯡꯕ ꯏꯗꯤꯇꯤꯡ ꯑꯃꯁꯨꯡ ꯔꯤꯕꯤꯖꯟ ꯍꯥꯏꯔꯤꯁꯤ ꯌꯥꯅ ꯂꯨꯅ ꯈꯟꯐꯝꯗꯤ ꯊꯣꯛꯇꯦ ꯌꯥꯝꯅ ꯂꯥꯏꯕ ꯑꯗꯨꯒꯨꯝꯕ ꯌꯥꯝ ꯅꯨꯡꯉꯥꯏꯍꯟꯕ ꯑꯩꯈꯣꯏꯒꯤ ꯂꯥꯏꯐꯇ ꯌꯥꯝꯅ ꯀꯥꯟꯅꯕ ꯄꯤꯕ ꯑꯗꯨꯒꯨꯝꯕ ꯉꯥꯛꯇꯅꯤ ꯍꯥꯏꯅꯤꯡꯏ